ꯃꯅꯤꯄꯨꯔꯁꯤꯗ ꯑꯥꯔꯠ ꯑꯃꯁꯨꯡ ꯀꯜꯆꯔ ꯆꯥꯎꯈꯠꯍꯟꯕꯗ ꯃꯇꯦꯡ ꯄꯥꯡꯂꯤꯕ ꯃꯔꯨ ꯑꯣꯏꯕ ꯀꯂꯥ ꯁꯧꯒꯠꯄ ꯂꯨꯞꯁꯤꯡ ꯑꯗꯨꯗꯤ ꯒꯣꯕꯔꯃꯦꯟꯀꯤꯗꯅ ꯗꯤꯄꯥꯔꯠꯃꯦꯟ ꯑꯣꯐ ꯑꯥꯔꯠ ꯑꯦꯟ ꯀꯜꯆꯔ ꯃꯅꯤꯄꯨꯔ ꯒ ꯃꯅꯤꯄꯨꯔ ꯏꯁꯇꯦꯠ ꯀꯂꯥ ꯑꯦꯀꯥꯗꯦꯃꯤꯅꯤ ꯑꯃꯁꯨꯡ ꯁꯪꯒꯤꯠ ꯅꯥꯇꯛ ꯑꯦꯀꯥꯗꯦꯃꯤ ꯅꯟ ꯒꯣꯕꯔꯃꯦꯟ ꯑꯣꯔꯒꯅꯥꯏꯖꯦꯁꯟꯁ ꯑꯦꯟ ꯖꯤ ꯑꯣꯒꯤꯅ ꯗ ꯏꯝꯐꯥꯜ ꯑꯥꯔꯠ ꯀꯣꯂꯦꯖ ꯃꯅꯤꯄꯨꯔ ꯁꯥꯍꯤꯇ꯭ꯌꯥ ꯄꯔꯤꯁꯠꯅꯤ ꯑꯗꯨꯒ ꯀꯜꯆꯔꯦꯜ ꯑꯣꯔꯒꯅꯥꯏꯖꯦꯁꯟꯗꯅ ꯖꯋꯥꯍꯔꯂꯥꯜ ꯅꯦꯍꯔꯨ ꯃꯅꯤꯄꯨꯔ ꯗꯥꯟꯁ ꯑꯦꯀꯥꯗꯦꯃꯤꯒ ꯃꯅꯤꯄꯨꯔ ꯅꯥꯇꯛ ꯁꯪꯒꯤꯠꯇꯅ ꯑꯦꯀꯥꯗꯦꯃꯤꯅꯤ ꯃꯔꯨ ꯑꯣꯏꯕ ꯄ꯭ꯔꯥꯏꯕꯦꯠ ꯐꯥꯎꯟꯗꯦꯁꯟꯁ ꯑꯦꯟ ꯇ꯭ꯔꯁꯇꯅ ꯌꯨꯝꯂꯦꯝꯕ ꯐꯥꯎꯟꯗꯦꯁꯟ ꯐꯣꯔ ꯑꯥꯔꯠꯁ ꯑꯦꯟ ꯀꯜꯆꯔ ꯀꯪꯂꯥ ꯐꯥꯎꯟꯗꯦꯁꯟꯅꯤ ꯀꯣꯔꯄꯣꯔꯦꯠ ꯏꯁꯄꯣꯟꯁꯔꯁꯤꯞꯇꯅ ꯂꯣꯀꯦꯜ ꯕꯤꯖꯤꯅꯦꯖ ꯑꯦꯟ ꯀꯣꯔꯄꯣꯔꯦꯠꯁꯅꯤ ꯑꯁꯤꯒꯤ ꯑꯣꯔꯒꯅꯥꯏꯖꯦꯁꯟꯒ ꯏꯟꯁꯇꯤꯇ꯭ꯌꯨꯁꯟꯁꯤꯡꯁꯤꯅ ꯃꯔꯝ ꯑꯣꯏꯔꯒ ꯃꯅꯤꯄꯨꯔꯒꯤ ꯃꯤꯑꯣꯏꯁꯤꯡꯗ ꯁꯛꯅꯥꯏꯔꯕ ꯂꯝ ꯑꯣꯏꯍꯜꯂꯤ ꯑꯗꯨꯒ ꯆꯥꯎꯈꯠꯄꯗ ꯃꯇꯦꯡ ꯄꯥꯡꯉꯤ